ꯍꯂꯣ ꯏꯃꯣꯝ ꯔꯦꯁꯇꯨꯔꯦꯟ ꯑꯣꯏꯕꯤꯔꯕ꯭ꯔꯥ ꯇꯧꯖꯔꯛꯏꯁꯤ ꯀꯛꯆꯤꯡꯒꯤ ꯅꯦꯆꯔ ꯀꯤꯌꯣꯔ ꯐꯤꯗꯝꯗꯒꯤꯅꯦ ꯑ ꯑꯆꯥ ꯑꯊꯛ ꯈꯔ ꯍꯣꯝ ꯗꯤꯂꯤꯚꯔꯤ ꯇꯧꯕ ꯌꯥꯒꯗ꯭ꯔꯥ ꯑꯣ ꯌꯥꯔꯒꯗꯤ ꯆꯧ ꯄ꯭ꯂꯦꯠ ꯑꯅꯤ ꯃꯣꯃꯣ ꯄ꯭ꯂꯦꯠ ꯑꯅꯤ ꯆꯤꯛꯀꯟ ꯐ꯭ꯔꯥꯏ ꯔꯥꯏꯁ ꯑꯃꯒ ꯌꯥꯔꯗꯤ ꯈꯔ ꯊꯨꯅ ꯇꯧꯕꯤꯎ